ꯑꯦꯀꯥꯎꯟ ꯍꯥꯡꯒꯗꯕ ꯄꯥꯔꯁꯟ ꯑꯃꯗ ꯍꯥꯏꯒꯗꯕ ꯑꯦꯠꯚꯥꯏꯁ ꯍꯥꯏꯔꯒꯗꯤ ꯑꯩꯈꯣꯏꯅ ꯑꯦꯀꯥꯎꯟ ꯍꯥꯡꯕꯁꯦ ꯌꯥꯝꯅ ꯀꯩ ꯍꯥꯏꯇꯔꯦ ꯃꯤ ꯃꯤꯗꯨꯒꯤꯗꯤ ꯌꯥꯝꯅ ꯃꯔꯨ ꯑꯣꯏꯕ ꯄꯣꯠ ꯑꯃ ꯑꯣꯏꯔꯦꯀꯣ ꯑꯦꯀꯥꯎꯟ ꯍꯥꯡꯕꯁꯦ ꯍꯧꯖꯤꯛ ꯈꯨꯗꯤꯡꯃꯛ ꯕꯦꯡꯀꯤꯡꯒ ꯕꯦꯡꯀ ꯃꯔꯤ ꯂꯩꯅꯕ ꯑꯗꯒꯤ ꯑꯩꯈꯣꯏꯒꯤ ꯄꯩꯁꯥ ꯑꯦꯀꯥꯎꯟꯗꯒꯤ ꯄꯩꯁꯥ ꯂꯧꯊꯣꯛꯄ ꯑꯗꯒꯤ ꯑꯗꯒꯤ ꯍꯥꯞꯆꯟꯕ ꯁꯤꯁꯨ ꯌꯥꯝꯅ ꯃꯔꯨ ꯑꯣꯏꯕ ꯑꯃꯅꯤ ꯑꯗꯨꯒ ꯑꯩꯈꯣꯏꯅ ꯕꯦꯡꯒꯤ ꯑꯦꯀꯥꯎꯟ ꯍꯥꯡꯕꯁꯤꯅ ꯌꯥꯝ ꯊꯤꯅ ꯃꯤ ꯈꯨꯗꯤꯡꯃꯛꯀꯤ ꯑꯦꯀꯥꯎꯟ ꯑꯃꯃꯝ ꯂꯩꯕ ꯍꯥꯏꯕꯁꯤ ꯌꯥꯝꯅ ꯏꯝꯄꯣꯔꯇꯦꯟ ꯑꯣꯏꯕꯀꯣ ꯃꯔꯝꯗꯤ ꯑꯩꯈꯣꯏꯅ ꯄꯩꯁꯥꯁꯦ ꯄꯨꯊꯣꯛ ꯄꯨꯁꯤꯟ ꯇꯧꯔ ꯆꯠꯄꯗꯁꯨ ꯂꯝꯕꯤꯗ ꯆꯠꯄꯗꯁꯨ ꯌꯥꯝ ꯊꯤꯅ ꯀꯝꯐꯣꯔꯇꯦꯕꯜ ꯑꯣꯏꯗ꯭ꯔꯦꯕꯀꯣ ꯍꯧꯖꯤꯛꯀꯤ ꯃꯇꯝꯗꯗꯤ ꯑꯗꯨꯅ ꯑꯦꯀꯥꯎꯟ ꯑꯃ ꯍꯥꯡꯖꯜꯂꯒ ꯄꯩꯁꯥꯗꯨꯅ ꯍꯥꯞꯆꯜꯂꯒ ꯑꯩꯈꯣꯏꯅ ꯑꯦꯀꯥꯎꯟ ꯍꯥꯡꯉꯗꯤ ꯑꯩꯈꯣꯏꯅ ꯀꯩ ꯍꯥꯏꯇꯔꯦ ꯄꯩꯁꯥ ꯀꯥꯞꯊꯣꯛ ꯀꯥꯞꯁꯤꯟ ꯑꯣꯏꯕ ꯌꯥꯕ ꯐꯣꯟꯄꯦ ꯖꯤꯄꯦ ꯁꯤꯗꯒꯤ ꯑꯩꯈꯣꯏꯅ ꯄꯩꯁꯥꯗꯣ ꯑꯦꯀꯥꯎꯟꯗ ꯍꯥꯞꯄꯕ ꯑꯗꯨꯒ ꯂꯤꯡ ꯂꯩꯅꯔꯒꯗꯤ ꯀꯩ ꯍꯥꯏꯇꯔꯦ ꯄꯩꯁꯥꯗꯨ ꯄꯨꯊꯣꯛ ꯄꯨꯁꯤꯟ ꯆꯠꯄꯒꯤ ꯑꯋꯥꯕꯁꯨ ꯂꯩꯔꯔꯣꯏ ꯑꯗꯨꯝ ꯄꯣꯠ ꯑꯃ ꯂꯩꯅꯤꯡꯉꯁꯨ ꯐꯣꯟꯗꯒꯤꯀꯣ ꯇꯧꯕ ꯌꯥꯔꯦ ꯑꯗꯨꯒ ꯑꯦꯀꯥꯎꯟ ꯍꯥꯡꯕꯒꯤ ꯃꯔꯨ ꯑꯣꯏꯕꯁꯤꯗꯤ ꯀꯩ ꯍꯥꯏꯇꯔꯦ ꯑꯩꯈꯣꯏꯅ ꯁ꯭ꯀꯨꯜꯒꯤ ꯑꯦꯅꯤ ꯑꯃ ꯀꯩ ꯍꯥꯏꯇꯔꯦ ꯑꯣ ꯕꯤ ꯁꯤ ꯍꯥꯡꯕ ꯃꯇꯝꯗꯁꯨ ꯍꯧꯖꯤꯛ ꯀꯥꯟꯗꯤ ꯄꯩꯁꯥꯁꯦ ꯀꯦꯁ ꯑꯣꯏꯅ ꯑꯝꯇ ꯇꯧꯔꯛꯇ꯭ꯔꯦꯕ ꯑꯦꯀꯥꯎꯟꯒ ꯂꯤꯡ ꯂꯩꯅꯕꯒ ꯑꯦꯀꯥꯎꯟꯗ ꯂꯣꯏ ꯀꯥꯄꯛꯑꯦꯕ ꯑꯗꯒꯤ ꯑꯦꯅꯤ ꯀꯣ ꯑꯩꯈꯣꯏꯒꯤ ꯀꯩ ꯍꯥꯏꯇꯔꯦ ꯖꯣꯞ ꯀꯥꯔꯠ ꯍꯥꯏꯔꯣ ꯖꯣꯞ ꯀꯥꯔꯠꯁꯨ ꯄꯩꯁꯥ ꯑꯣꯏꯅ ꯀꯦꯁꯇ ꯑꯣꯏꯅ ꯄꯤꯗ꯭ꯔꯦꯕꯀꯣ ꯍꯧꯖꯤꯛꯀꯤ ꯃꯇꯝꯗꯗꯤ ꯕꯦꯡꯒꯤ ꯕꯦꯡꯒꯤ ꯊ꯭ꯔꯨꯗꯒꯤ ꯑꯦꯀꯥꯎꯟꯗ ꯂꯣꯏꯅ ꯆꯪꯉꯦꯕꯀꯣ ꯑꯗꯨꯅ ꯑꯦꯀꯥꯎꯟ ꯍꯥꯡꯕ ꯍꯥꯏꯕꯁꯤ ꯌꯥꯝ ꯊꯤꯅ ꯃꯤꯑꯣꯏ ꯈꯨꯗꯤꯡꯃꯛꯀꯤ ꯌꯥꯝꯅ ꯃꯔꯨ ꯑꯣꯏꯕꯅꯤꯀꯣ ꯏꯝꯄꯣꯔꯇꯦꯟ ꯑꯃ ꯑꯣꯏꯔꯦꯀꯣ ꯑꯗꯨꯒꯤ ꯒꯤ ꯑꯃꯨꯛꯀ ꯍꯥꯏꯖꯅꯤꯡꯕꯗꯤ ꯑꯩꯈꯣꯏꯅ ꯀꯩ ꯍꯥꯏꯇꯔꯦ ꯉꯥꯛꯂꯧ ꯑꯃ ꯑꯣꯏꯅꯕꯩꯗꯃꯛꯇ ꯑꯩꯈꯣꯏꯅ ꯀꯩꯗꯧꯒꯗꯒꯦ ꯍꯥꯏꯕ ꯃꯇꯝꯗ ꯑꯩꯈꯣꯏꯅ ꯍꯧꯖꯤꯛꯇꯤ ꯐ꯭ꯔꯣꯠꯁꯨ ꯃꯌꯥꯝ ꯊꯣꯛꯂꯕꯅꯤꯅ ꯑꯦꯀꯥꯎꯟ ꯍꯥꯡꯕꯗ ꯃꯤꯅ ꯑꯦ ꯅꯪꯒꯤ ꯌꯥꯗ꯭ꯔꯦ ꯈꯣꯇ꯭ꯔꯦ ꯍꯥꯏꯔꯛꯄ ꯑꯗꯨꯝ ꯌꯥꯎꯌꯦꯀꯣ ꯐ꯭ꯔꯣꯠꯁꯤꯗꯤ ꯑꯗꯨꯝ ꯍꯥꯏꯔꯛꯇꯣꯏꯅꯤ ꯑꯗꯨꯒ ꯅꯪ ꯑꯦ ꯅꯪꯒꯤ ꯐꯣꯟ ꯅꯝꯕꯔꯗ ꯑꯗꯥꯔꯒ ꯂꯤꯡ ꯂꯣꯏ ꯂꯩꯅꯔꯕꯅꯤꯅ ꯑꯦꯀꯥꯎꯟ ꯅꯝꯕꯔ ꯂꯣꯏ ꯂꯤꯡ ꯂꯤꯡꯅꯩ ꯑꯣ ꯇꯤ ꯄꯤ ꯑꯃ ꯂꯥꯛꯀꯅꯤ ꯑꯗꯨ ꯑꯝꯇ ꯍꯥꯏꯕꯤꯔꯛꯄ ꯌꯥꯒꯗ꯭ꯔꯥ ꯍꯥꯏꯔꯛꯄꯗꯣ ꯑꯗꯨꯒꯤꯗꯣ ꯍꯥꯏꯕ ꯌꯥꯗꯕ ꯑꯗꯨꯗꯣ ꯍꯥꯏꯔꯒꯗꯤ ꯅꯪꯒꯤ ꯑꯦꯀꯥꯎꯟꯗ ꯌꯥꯎꯕ ꯄꯩꯁꯥꯒꯩꯗꯨꯁꯨ ꯂꯣꯏꯅꯃꯛ ꯆꯤꯡꯊꯣꯛꯈꯤꯗꯣꯏꯅꯦꯕꯀꯣ ꯑꯗꯨꯅ ꯆꯦꯛꯁꯤꯟꯅ ꯑꯦꯀꯥꯎꯟ ꯑꯃ ꯍꯥꯡꯉꯦꯅꯅꯦ ꯂꯥꯏꯅ ꯂꯩꯊꯣꯛꯄꯁꯨ ꯅꯠꯇꯕ ꯑꯩꯈꯣꯏꯅ ꯆꯦꯛꯁꯤꯟꯅ ꯑꯗꯨꯒꯨꯝꯕ ꯐ꯭ꯔꯣꯠ ꯃꯌꯥꯝꯗꯨꯗꯒꯤꯁꯨ ꯉꯥꯛꯊꯣꯛꯅꯕ ꯏꯁꯥꯅ ꯒ꯭ꯌꯥꯟ ꯇꯥꯕ ꯑꯃꯁꯨ ꯗꯔꯀꯥꯔ ꯑꯣꯏꯌꯦꯕ ꯈꯪꯕ꯭ꯔꯥ ꯒ꯭ꯌꯥꯟ ꯇꯥꯅꯁꯨ ꯂꯩꯕꯤꯌꯨ ꯑꯗꯒꯤ ꯑꯦꯀꯥꯎꯟꯁꯨ ꯃꯤ ꯈꯨꯗꯤꯡꯃꯛꯀꯤ ꯏꯆꯥ ꯑꯣꯏꯔꯣ ꯑꯃ ꯑꯣꯏꯔꯣ ꯑꯦꯕ꯭ꯔꯤ ꯑꯦꯕ꯭ꯔꯤꯑꯕꯨ ꯀꯔꯤ ꯄꯥꯔꯁꯟ ꯈꯨꯗꯤꯡꯃꯛꯀꯤ ꯍꯧꯖꯤꯛꯇꯤ ꯑꯦꯀꯥꯎꯟꯁꯦ ꯍꯥꯡꯕꯁꯦ ꯗꯔꯀꯥꯔ ꯑꯣꯏ ꯍꯥꯏꯅꯤꯡꯉꯤꯀꯣ